ꯇꯥꯈꯔꯦ ꯑꯗꯨꯕꯨ ꯌꯥꯝꯅ ꯇꯥꯡꯅ ꯊꯣꯛꯏ ꯑꯁꯤꯒꯨꯝꯕ ꯂꯣꯟ ꯑꯅꯧꯕ ꯑꯔꯊ ꯍꯟꯗꯣꯛꯄꯁꯤꯗꯤ ꯑꯩꯈꯣꯏꯒꯤ ꯃꯤꯇꯤꯡꯒꯨꯝꯕ ꯃꯐꯝꯗ ꯑꯣꯏꯅ ꯇꯥꯒꯜꯂꯤ ꯑꯩꯁꯨ ꯃꯤꯇꯤꯡ ꯑꯃ ꯌꯥꯎꯔꯨꯕꯗ ꯇꯥꯕꯅꯤ ꯆꯍꯤ ꯑꯃ ꯃꯈꯥꯏꯃꯨꯛ ꯐꯥꯔꯦ ꯏꯝꯚꯥꯏꯔꯣꯃꯦꯟꯇꯦꯜ ꯑꯦꯋꯥꯔꯅꯦꯁ ꯄ꯭ꯔꯣꯒ꯭ꯔꯥꯝ ꯑꯃꯗ ꯃꯄꯥꯟꯗꯒꯤ ꯑꯈꯪ ꯑꯍꯩ ꯑꯣꯖꯥ ꯑꯃꯅ ꯏꯪꯂꯤꯁꯇ ꯉꯥꯡꯕꯗꯣ ꯑꯩꯈꯣꯏꯒꯤ ꯃꯅꯤꯄꯨꯔ ꯑꯣꯖꯥ ꯑꯈꯪ ꯑꯍꯩ ꯑꯃꯅ ꯏꯃꯥꯂꯣꯟꯗ ꯍꯟꯗꯣꯛꯄꯗ ꯇꯥꯕꯅꯤ ꯑꯩꯁꯨ